ꯑꯩꯅ ꯊꯧꯕꯥꯜ ꯕꯖꯥꯔꯗꯒꯤ ꯚꯤꯚꯣ ꯐꯣꯟ ꯑꯃ ꯂꯩ ꯂꯨꯄꯥ ꯂꯤꯁꯤꯡ ꯇꯔꯥꯃꯉꯥꯗ ꯐꯥꯏꯞ ꯖꯤ ꯁꯞꯄꯣꯔꯠ ꯇꯧꯕ ꯑꯗꯨ ꯌꯥꯝꯅꯁꯨ ꯐꯩ ꯑꯗꯨꯒ ꯕꯦꯠꯇꯔꯤꯒꯤ ꯃꯥꯒꯤ ꯕꯦꯠꯇꯔꯤ ꯁ꯭ꯇꯣꯔꯦꯖꯁꯤꯅ ꯁꯤꯛꯁ ꯊꯥꯎꯖꯟꯁꯨ ꯑꯣꯏ ꯑꯗꯨ ꯀꯦꯃꯦꯔꯥꯁꯨ ꯌꯥꯝꯅ ꯁꯦꯡꯉꯤ ꯍꯧꯖꯤꯛ ꯃꯇꯝꯒꯗꯤ ꯌꯥꯝ ꯆꯥꯟꯅꯔꯕ ꯃꯃꯜꯗꯅꯤ ꯌꯥꯝꯅ ꯍꯣꯡꯅꯁꯨ ꯄꯤ ꯁꯥꯝꯁꯨꯡꯒꯤ ꯀꯝꯄꯅꯤꯒꯤ ꯑꯃꯈꯛꯇꯪ ꯉꯥꯏꯔꯕ ꯊꯧꯕꯥꯜ ꯕꯖꯥꯔꯗ ꯑꯣꯐꯔ ꯌꯥꯝꯅ ꯄꯤꯕ ꯑꯗꯨꯗ ꯌꯣꯟꯕꯅꯦ ꯍꯥꯏꯔꯤꯕ ꯐꯣꯟ ꯑꯁꯤ ꯑꯩꯈꯣꯏꯅ ꯁꯤꯖꯟꯅꯔꯨꯕꯗꯩ ꯌꯥꯝꯅꯁꯨ ꯅꯨꯡꯉꯥꯏꯔꯦ ꯆꯥꯔꯖ ꯇꯧꯕꯗꯁꯨ ꯌꯥꯝꯅ ꯐꯥꯁꯠ ꯑꯣꯏ ꯃꯤꯅꯤꯠ ꯊꯥꯔꯇꯤ ꯃꯨꯛꯇ ꯑꯗꯨꯝ ꯐꯨꯜ ꯑꯣꯏ ꯌꯥꯔꯒꯗꯤ ꯃꯌꯥꯝꯁꯨ ꯑꯗꯨꯝ ꯁꯤꯒꯤ ꯐꯣꯟꯁꯦ ꯁꯤꯖꯟꯅꯕ ꯐꯩ ꯑꯩ ꯏꯁꯥꯃꯛꯁꯨ ꯁꯤꯖꯟꯅꯖꯔꯦ